ꯑꯥ ꯍꯜꯂꯣ ꯑꯣ ꯃꯥꯅꯦ ꯑꯣ ꯌꯥꯒꯅꯤ ꯃꯦꯗꯥꯝ ꯑꯣ ꯄꯔ ꯅꯥꯏꯠꯁꯦ ꯄꯔ ꯔꯨꯝꯁꯦ ꯇꯨ ꯊꯥꯎꯖꯟ ꯂꯩꯒꯅꯤ ꯃꯦꯗꯥꯝ ꯑꯥꯗꯔ ꯀꯥꯔꯗ ꯄꯨꯔꯛꯂꯁꯨ ꯌꯥꯔꯦ ꯑꯗꯨ ꯀꯟꯐꯥꯝ ꯇꯧꯕ ꯌꯥꯔꯕ ꯃꯦꯗꯥꯝ ꯍꯣꯏ ꯍꯣꯏ ꯑꯗꯨꯗꯤ ꯑꯩ ꯀꯝꯐꯥꯝ ꯇꯧꯕꯤꯔꯒꯦꯀꯣ ꯆꯣ ꯆꯣ ꯆꯣ ꯎꯝ